ꯃꯥꯡꯁꯤꯜꯂꯛꯂꯕ ꯑꯃꯗꯤ ꯉꯥꯛꯇꯨꯅ ꯊꯝꯕ ꯀꯣ ꯌꯥꯕ ꯑꯩꯈꯣꯏꯒꯤ ꯉꯥꯛꯇꯨꯅ ꯊꯝꯕ ꯃꯊꯧ ꯇꯥꯔꯕ ꯑꯩꯈꯣꯏꯒꯤ ꯏꯟꯗꯤꯌꯥꯒꯤ ꯑꯣꯏꯕ ꯚꯥꯔꯠꯀꯤ ꯑꯣꯏꯕ ꯑꯥꯔꯠ ꯁꯤꯡꯒꯤ ꯃꯅꯨꯡꯁꯤꯗꯩꯗꯀꯣ ꯃꯗꯨꯕꯅꯤ ꯄꯦꯟꯇꯤꯡꯁꯤꯁꯨ ꯑꯃꯅꯤꯀꯣ ꯃꯁꯤ ꯌꯥꯝ ꯇ꯭ꯔꯦꯗꯤꯁꯅꯦꯜ ꯐꯣꯛ ꯐꯣꯛ ꯑꯥꯔꯠꯀ ꯃꯔꯤ ꯂꯩꯅꯕ ꯄꯦꯟꯇꯤꯡ ꯃꯈꯜ ꯑꯃꯅꯤꯀꯣ ꯃꯁꯤꯁꯦ ꯑꯩꯈꯣꯏꯒꯤ